ꯍꯂꯣ ꯑꯁꯃꯥ ꯇꯥꯕ꯭ꯔꯣ ꯃꯦꯗꯥꯝ ꯑꯣ ꯑꯩꯈꯣꯏꯒꯤ ꯀ꯭ꯂꯥꯁ ꯁꯤꯛꯁꯀꯤ ꯔꯦꯡ ꯋꯥꯟ ꯇꯥꯕ ꯑꯉꯥꯡꯗꯣ ꯍꯂꯣ ꯃꯥꯗꯣ ꯌꯥꯝꯅ ꯉꯥꯎꯁꯤꯟꯅꯩꯌꯦꯕ ꯂꯥꯏꯔꯤꯛꯇꯤ ꯍꯩꯕ ꯃꯥꯜꯂꯒ ꯃꯥꯗꯣ ꯈꯪꯕ ꯅꯠꯇ꯭ꯔꯣ ꯅꯪ ꯑꯗꯨꯅꯦ ꯃꯥꯗꯨ ꯎꯝ ꯑꯗꯨꯅꯦ ꯃꯤꯁꯨ ꯌꯥꯝ ꯈꯠꯅꯩꯌꯦꯕ ꯑꯗꯨ ꯀꯃꯥꯏ ꯇꯧꯁꯤꯒꯦ ꯄ꯭ꯔꯤꯟꯁꯤꯄꯥꯜ ꯑꯥ ꯑꯗꯨꯅꯦ ꯄ꯭ꯔꯤꯟꯁꯤꯄꯥꯜꯗ ꯍꯥꯏꯔꯒ ꯃꯈꯣꯏ ꯄꯦꯔꯦꯟꯁ ꯀꯧꯔꯒ ꯍꯥꯏꯕꯗꯤ ꯔꯦꯡ ꯋꯥꯟ ꯇꯥꯕ ꯑꯉꯥꯡ ꯑꯃꯅ ꯑꯗꯨꯃꯥꯏ ꯇꯧꯕꯁꯦ ꯅꯨꯡꯉꯥꯏꯇꯦꯕ ꯑꯗꯨꯅ ꯍꯣꯏ ꯍꯥꯏꯁꯦ ꯑꯗꯨꯅꯦ ꯃꯈꯣꯏ ꯄꯦꯔꯦꯟꯁꯇꯁꯨ ꯍꯥꯏꯔꯒ ꯀꯧꯔꯒ ꯄ꯭ꯔꯤꯟꯁꯤꯄꯥꯜ ꯇꯧꯔꯒ ꯑꯝꯇ ꯋꯥꯔꯤ ꯑꯝꯇ ꯁꯥꯟꯅꯍꯟꯁꯤ ꯎꯝ ꯐꯕꯅꯤ ꯑꯗꯨꯅꯦ ꯑꯣꯏꯔꯝꯕꯁꯨ ꯌꯥꯏ ꯃꯈꯣꯏ ꯃꯥꯒ ꯇꯤꯟꯅꯕꯗꯨꯁꯨ ꯈꯔ ꯖꯨꯒꯣꯠ ꯆꯥꯗꯦꯕ ꯎꯝ ꯎꯝ ꯎꯝ ꯑꯗꯨꯅꯦ ꯑꯩꯁꯨ ꯑꯗꯨ ꯍꯥꯏꯒꯦꯅꯅꯦ ꯅꯉꯣꯟꯗ ꯑꯗꯨꯃꯥꯏꯅ ꯃꯈꯣꯏ ꯄꯦꯔꯦꯟꯁꯇ ꯊꯣꯏꯗꯣꯛꯅ ꯂꯩꯇꯦ ꯑꯧ ꯎꯝ ꯑꯗꯨꯅꯦ ꯑꯗꯨꯁꯨ ꯑꯗꯨꯕꯨꯗꯤ ꯑꯗꯨꯝ ꯐꯩꯌꯦ ꯀꯔꯤꯝꯇ ꯇꯧꯗꯦ ꯃꯥꯕꯨꯗꯤ ꯎꯝ ꯑꯧ ꯇꯥꯈ꯭ꯔꯦ ꯎꯝ ꯌꯥꯏꯌꯦ ꯒ꯭ꯌꯥꯟ ꯇꯥꯗꯕ ꯈꯔ ꯌꯥꯎꯔꯝꯃꯦ ꯑꯗꯨꯁꯨ ꯈꯔ ꯐꯨꯊꯕꯗꯒꯤ ꯉꯥꯡꯕꯗꯒꯤ ꯑꯗꯨꯝ ꯒ꯭ꯌꯥꯟ ꯇꯥꯈ꯭ꯔꯦ ꯍꯣꯍꯣꯍꯣꯍꯣꯏ ꯑꯗꯨꯗꯤ